ꯑꯩꯈꯣꯏꯒꯤ ꯃꯐꯝ ꯃꯔꯨꯑꯣꯏꯅ ꯃꯅꯤꯄꯨꯔ ꯑꯁꯤꯗꯗꯤ ꯂꯥꯏꯅꯤꯡꯅ ꯇꯨꯔꯤꯖꯝꯗ ꯑꯆꯧꯕ ꯏꯊꯤꯜ ꯄꯤꯔꯤ ꯃꯔꯝꯗꯤ ꯃꯐꯝ ꯑꯁꯤꯗ ꯃꯍꯧꯁꯥꯗꯒꯤ ꯂꯣꯏꯅꯗꯨꯅ ꯂꯩꯔꯛꯂꯕ ꯗꯔꯃꯒꯤ ꯑꯣꯏꯕ ꯂꯥꯏꯐꯝꯂꯦꯟ ꯀꯌꯥ ꯑꯃ ꯍꯧꯖꯤꯛꯁꯨ ꯑꯗꯨꯃꯛ ꯂꯦꯡꯗꯅ ꯀꯌꯥ ꯑꯃ ꯂꯩꯔꯤ ꯑꯃꯗꯤ ꯃꯁꯤꯅ ꯁꯥꯃꯥꯖꯁꯤꯗ ꯂꯩꯃꯤꯟꯅꯕ ꯃꯤꯑꯣꯏ ꯀꯌꯥꯗ ꯑꯃꯠꯇ ꯑꯣꯏꯕ ꯃꯔꯤ ꯑꯃ ꯁꯥꯒꯠꯄ ꯑꯆꯧꯕ ꯊꯧꯗꯥꯡ ꯂꯧꯔꯤ ꯑꯁꯨꯝꯅ ꯑꯇꯣꯞꯄ ꯃꯐꯝ ꯁꯤꯡꯗꯒꯤ ꯂꯥꯛꯄ ꯃꯤꯑꯣꯏ ꯀꯌꯥ ꯑꯃ ꯂꯥꯏꯐꯝꯁꯤꯡ ꯑꯁꯤꯕꯨ ꯌꯥꯝ ꯊꯋꯥꯏ ꯇꯥꯅ ꯄꯥꯝꯅ ꯌꯦꯡꯅꯔꯤ ꯃꯅꯤꯄꯨꯔꯒꯤ ꯑꯣꯏꯅ ꯃꯤꯌꯥꯝꯅ ꯂꯥꯛꯅꯕ ꯃꯐꯝꯁꯤꯡ ꯍꯥꯏꯔꯒꯗꯤ ꯀꯪꯂꯥ ꯂꯣꯛꯇꯥꯛ ꯄꯥꯠ ꯑꯃꯗꯤ ꯈꯣꯡꯖꯣꯝꯅꯆꯤꯡꯕ ꯑꯁꯤꯅꯤ